ꯑꯗꯒꯤ ꯑꯟꯗꯔꯁꯇꯦꯟꯗꯤꯡ ꯍꯥꯏꯗꯤ ꯈꯔ ꯋꯥꯠꯄ ꯁꯥꯏꯕꯔ ꯁꯦꯀ꯭ꯌꯨꯔꯤꯇꯤ ꯑꯗꯒꯤ ꯄ꯭ꯔꯣꯇꯦꯛꯇꯤꯡ ꯍꯥꯏꯗꯤ ꯑꯩꯈꯣꯏꯒꯤ ꯄꯔꯁꯅꯦꯜ ꯏꯟꯐꯣꯔꯃꯦꯁꯟꯁꯤꯡꯁꯦ ꯄ꯭ꯔꯣꯇꯦꯛ ꯇꯧꯕ ꯀꯥꯟꯗ ꯇꯧꯔꯛꯄꯒꯤ ꯂꯥꯏꯟ ꯂꯥꯛꯄ ꯑꯗ ꯑꯗꯨ ꯁꯤ ꯉꯁꯥꯏ ꯐꯤꯖꯤꯕꯜ ꯍꯥꯏꯗꯤ ꯂꯥꯏꯍꯟꯕꯒꯤꯗꯃꯛꯇꯅꯦ ꯌꯨ ꯋꯥꯏ ꯌꯨ ꯑꯦꯛꯁ ꯗꯤꯖꯥꯏꯅꯔꯁꯤꯡꯁꯤꯅ ꯏꯟꯇꯔꯐꯦꯁ ꯃꯣꯏꯒꯤ ꯏꯟꯇꯔꯐꯦꯁꯁꯤꯡꯁꯦ ꯁꯤꯝꯄ꯭ꯂꯤꯐꯥꯏ ꯑꯣꯏꯍꯟꯕ ꯃꯣꯏ ꯗꯤꯖꯥꯏꯟ ꯏꯟꯇꯔꯐꯦꯁꯁꯤꯡꯁꯤ ꯁꯤꯝꯄ꯭ꯂꯤꯐꯥꯏ ꯇꯧꯊꯣꯛꯑꯒ ꯅꯦꯕꯤꯒꯦꯁꯟ ꯍꯥꯏꯒꯗ꯭ꯔꯥ ꯑꯗꯒꯤ ꯇꯦꯛꯁ ꯀꯩꯀꯩ ꯈꯔ ꯆꯥꯎꯍꯟ ꯈꯣꯠꯍꯜꯂꯒ ꯑꯗꯤ ꯄ꯭ꯔꯣꯄꯔ ꯍꯥꯏꯗꯤ ꯏꯟꯁꯇ꯭ꯔꯛꯁꯟ ꯇꯧꯕ ꯑꯗꯒꯤ ꯉꯁꯥꯏꯒꯤ ꯄꯥꯔꯇꯤꯀꯨꯂꯔ ꯇꯦꯛꯅꯣꯂꯣꯖꯤ ꯑꯃꯗꯤ ꯏꯟꯇ꯭ꯔꯗ꯭ꯌꯨꯁ ꯇꯧꯗ꯭ꯔꯤꯉꯩ ꯃꯃꯥꯡꯗ

ꯚꯣꯏꯁ ꯀꯟꯇ꯭ꯔꯣꯜꯅ ꯉꯁꯥꯏꯒꯤ ꯏꯟꯇꯤꯒ꯭ꯔꯦꯠ ꯇꯧꯍꯜꯂꯒ ꯏꯁꯀ꯭ꯔꯤꯟꯀꯨꯝꯕ ꯔꯤꯗ ꯇꯧꯕꯁꯨ ꯌꯥꯍꯟꯕ ꯑꯗꯨꯗꯒꯤ ꯍꯤꯌꯥꯔꯤꯡ ꯑꯦꯠ ꯑꯣꯏꯕ ꯀꯥꯡꯕꯨꯗꯅ ꯉꯁꯥꯏꯒꯤ ꯀꯝꯄꯤꯇꯤꯕꯜ ꯑꯣꯏꯕ ꯑꯣꯏꯕꯁꯤꯡꯗꯣ ꯃꯣꯏꯒ ꯆꯥꯅ ꯆꯥꯅꯕꯁꯤꯡꯗꯣ ꯑꯗꯨꯅ ꯍꯥꯏꯗꯤ ꯐꯤꯖꯤꯀꯜ ꯂꯤꯃꯤꯇꯦꯁꯟ ꯌꯥꯎꯕꯁꯤꯡꯒꯤ ꯀꯟꯐꯤꯗꯦꯟꯁ ꯑꯃ ꯃꯣꯏꯗ ꯕꯤꯜꯁꯨ ꯇꯧꯍꯜꯂꯒ ꯑꯦꯟꯀꯔꯦꯟꯁ ꯇꯧꯕ ꯃꯣꯏꯕꯨ ꯄꯨꯛꯅꯤꯡ ꯊꯧꯒꯠꯍꯟꯕ ꯄ꯭ꯔꯥꯛꯇꯤꯁ ꯁꯄꯣꯔꯠ ꯇꯧꯔꯒ ꯏꯟꯚꯥꯏꯔꯣꯟꯃꯦꯟꯗꯁꯨ ꯕꯤꯜ ꯇꯧꯕ ꯑꯗꯣ ꯐꯦꯃꯤꯂꯤ ꯍꯥꯏꯗꯤ ꯃꯥꯅ ꯃꯥꯅꯅ ꯃꯣꯏꯒꯤ ꯀꯟꯐꯤꯗꯦꯟꯁꯇꯣ ꯇꯦꯛꯅꯣꯂꯣꯖꯤ ꯁꯤꯖꯤꯟꯅꯕꯗ ꯀꯟꯐꯤꯗꯦꯟꯁ ꯑꯃ ꯄꯤꯕ ꯍꯥꯏ ꯇꯥꯔꯦ ꯑꯗꯨꯅ ꯍꯧꯖꯤꯛꯀꯤꯁꯤ ꯍꯥꯏꯔꯤꯕ ꯏꯁꯇꯦꯞꯁꯤꯡꯁꯤꯅ ꯉꯁꯥꯏꯒꯤ ꯄ꯭ꯔꯣꯕ꯭ꯂꯦꯝꯁꯤ ꯁꯣꯜꯞꯇꯤ ꯑꯣꯏꯒꯅꯤ ꯍꯥꯏꯅ ꯊꯥꯖꯩ